ꯑꯩꯍꯥꯛꯀꯤ ꯍꯤꯡꯅꯕꯒꯤ ꯂꯝꯕꯤꯗ ꯏꯂꯦꯛꯇ꯭ꯔꯤꯛꯁꯤꯇꯤꯒꯤ ꯃꯈꯥ ꯌꯥꯝꯅ ꯄꯣꯜꯂꯤ ꯑꯗꯨꯒ ꯃꯩ ꯂꯥꯛꯂꯕꯗ ꯌꯥꯝꯅ ꯋꯥꯏ ꯍꯥꯏꯕꯗꯤ ꯏꯂꯦꯛꯇ꯭ꯔꯤꯛꯁꯤꯇꯤ ꯑꯩꯈꯣꯏꯅ ꯐꯣꯟ ꯆꯥꯔꯖꯁꯨ ꯂꯧꯋꯤ ꯀꯔꯤꯒꯨꯝꯕ ꯃꯩ ꯂꯥꯛꯇ꯭ꯔꯦ ꯑꯗꯨ ꯑꯣꯏꯔꯕꯗꯤ ꯐꯣꯟ ꯆꯥꯔꯖ ꯇꯧꯕ ꯌꯥꯔꯔꯣꯏ ꯑꯗꯨꯒ ꯁꯥꯕ ꯃꯇꯝꯗꯅ ꯑꯃꯨꯛ ꯍꯦꯟꯅ ꯋꯥꯏ ꯀꯔꯤꯒꯤꯅꯣ ꯍꯥꯏꯕꯗ ꯁꯥꯕ ꯃꯇꯝꯗꯗꯤ ꯐꯦꯟ ꯏꯌꯥꯔ ꯀꯟꯗꯤꯁꯟ ꯐ꯭ꯔꯤꯖ ꯑꯃꯁꯨꯡ ꯀꯨꯂꯔ ꯑꯇꯩ ꯑꯇꯩꯁꯤꯡ ꯏꯂꯦꯛꯇ꯭ꯔꯤꯛꯁꯤꯇꯤꯒꯤ ꯃꯊꯧ ꯇꯥꯏ ꯀꯔꯤꯒꯨꯝꯕ ꯏꯂꯦꯛꯇ꯭ꯔꯤꯛꯁꯤꯇꯤ ꯑꯁꯤ ꯃꯨꯠꯈꯤꯕ ꯇꯥꯔꯕꯗꯤ ꯍꯥꯏꯔꯤꯕ ꯐꯦꯟ ꯏꯌꯥꯔ ꯀꯟꯗꯤꯁꯟ ꯐ꯭ꯔꯤꯖ ꯑꯃꯁꯨꯡ ꯀꯨꯂꯔ ꯑꯇꯩ ꯑꯇꯩꯁꯤꯡꯁꯦ ꯂꯣꯏꯅ ꯃꯊꯧ ꯇꯧꯕ ꯂꯦꯞꯄꯤ ꯑꯗꯨꯅ ꯃꯔꯝ ꯑꯣꯏꯔꯒ ꯌꯥꯝꯅ ꯋꯥꯏ ꯀꯔꯤꯒꯤꯅꯣ ꯍꯥꯏꯔꯕꯗ ꯏꯂꯦꯛꯇ꯭ꯔꯤꯛꯁꯤꯇꯤ ꯂꯥꯛꯇ꯭ꯔꯕꯗꯤ ꯁꯥꯔꯕ ꯃꯇꯝꯗ ꯐꯦꯟ ꯊꯥꯅꯕꯁꯨ ꯌꯥꯗꯦ ꯑꯗꯨꯒ ꯍꯧꯖꯤꯛ ꯃꯇꯝꯗ ꯆꯥꯛ ꯊꯣꯡꯅꯕꯁꯤꯡꯁꯨ ꯏꯂꯦꯛꯇ꯭ꯔꯤꯛꯁꯤꯇꯤꯒꯤ ꯃꯊꯧ ꯌꯥꯝꯅ ꯇꯥꯏ ꯑꯗꯨꯅ ꯆꯥꯛ ꯊꯣꯡꯅꯕ ꯔꯥꯏꯁ ꯀꯨꯀꯔ ꯁꯤꯡꯁꯨ ꯃꯩꯕꯨ ꯂꯥꯛꯇ꯭ꯔꯕꯗꯤ ꯆꯥꯛ ꯊꯣꯡꯕ ꯌꯥꯗꯦ ꯆꯥꯛ ꯊꯣꯡꯕ ꯃꯥꯕꯨꯁꯨ ꯂꯣꯏꯗ꯭ꯔꯦ ꯏꯂꯦꯛꯇ꯭ꯔꯤꯛꯁꯤꯇꯤ ꯃꯨꯠꯇ꯭ꯔꯗꯤ ꯌꯥꯝꯅ ꯃꯑꯣꯡ ꯇꯥꯗꯦ ꯋꯥꯏ ꯌꯥꯝꯅ ꯄ꯭ꯔꯣꯕ꯭ꯂꯦꯝ ꯑꯣꯏ ꯑꯗꯨꯒ ꯀꯔꯤꯒꯨꯝꯕ ꯃꯩ ꯂꯥꯛꯇꯕ ꯇꯥꯔꯗꯤ ꯏꯟꯚꯥꯏꯇꯔ ꯕꯦꯠꯇ꯭ꯔꯤ ꯁꯣꯂꯔ ꯖꯦꯅꯔꯦꯇꯔ ꯁꯤꯖꯤꯟꯅꯩ ꯃꯈꯣꯏꯁꯤꯡ ꯁꯤꯖꯤꯟꯅꯔꯕꯁꯨ ꯖꯦꯅꯔꯦꯇꯔ ꯁꯤꯖꯤꯟꯅꯕꯗ ꯃꯈꯣꯜ ꯌꯥꯝꯅ ꯍꯧꯋꯤ ꯑꯗꯨꯅ ꯌꯥꯝꯅ ꯋꯥꯏ